ꯍꯧꯈꯤꯕ ꯃꯃꯥꯡꯒꯤ ꯊꯥꯗ ꯃꯌꯥꯡꯅ ꯒꯦꯁ ꯏꯁꯇꯣꯐ ꯌꯣꯟꯕ ꯂꯥꯛꯏ ꯃꯈꯣꯏꯅ ꯌꯥꯝꯅ ꯐꯩ ꯁꯤꯖꯤꯟꯅꯕꯗꯁꯨ ꯌꯥꯝꯅ ꯅꯨꯡꯉꯥꯏ ꯍꯥꯏꯕꯗꯨꯗ ꯂꯧꯍꯧꯕꯅꯤ ꯑꯗꯨꯕꯨ ꯃꯈꯣꯏꯅ ꯂꯩꯔꯤꯉꯩꯗ ꯊꯣꯡꯕ ꯀꯥꯟꯗꯗꯤ ꯃꯈꯨꯜ ꯃꯔꯤ ꯄꯥꯟꯕꯗꯨ ꯂꯣꯏꯅ ꯃꯩ ꯍꯧꯏ ꯑꯗꯨꯒ ꯃꯈꯣꯏ ꯆꯠꯈ꯭ꯔꯕ ꯃꯇꯨꯡꯗ ꯑꯩꯈꯣꯏꯅ ꯑꯃꯨꯛ ꯃꯩ ꯍꯧꯕꯗꯅ ꯃꯩ ꯑꯅꯤ ꯃꯨꯠꯂꯒ ꯂꯩꯔꯦ ꯑꯗꯨꯅ ꯃꯈꯣꯏꯒꯤ ꯀꯝꯄꯦꯅꯤꯁꯤ ꯌꯥꯝꯅ ꯐꯠꯇꯦ ꯌꯥꯝꯅ ꯁꯤꯖꯤꯟꯅꯕ ꯅꯨꯡꯉꯥꯏꯇꯦ ꯑꯗꯨꯅ ꯃꯌꯥꯝꯁꯨ ꯂꯧꯕꯤꯔꯨꯅꯨ